ꯍꯂꯣ ꯌꯦꯡꯕ ꯆꯠꯁꯤꯔꯣ ꯍꯥꯏ ꯑꯣ ꯑꯩꯕꯨ ꯈꯪꯗ꯭ꯔꯕꯣ ꯁꯤꯔꯣꯏ ꯀꯁꯣꯝ ꯌꯦꯡꯕ ꯆꯠꯁꯤꯔꯣ ꯂꯤꯂꯤ ꯌꯥꯏ ꯆꯠꯂꯕꯗꯤ ꯃꯦꯗ ꯆꯠꯇ꯭ꯔꯕꯗꯤꯁꯨ ꯂꯤꯂꯤ ꯁꯥꯠꯄ ꯃꯇꯝꯗꯤ ꯃꯦꯗꯅꯤꯅꯦ ꯑꯗꯨ ꯑꯉꯥꯡꯁꯤꯡꯗꯣ ꯄꯨꯕꯤꯁꯦ ꯐꯦꯃꯤꯂꯤ ꯄꯨꯕ ꯍꯥꯏꯕꯗꯤ ꯌꯥꯝꯅ ꯄꯤꯛꯄ ꯃꯤꯗꯤ ꯀꯁꯣꯡ ꯀꯥꯕ ꯉꯝꯃꯣꯏꯌꯦ ꯀꯅꯥꯅ ꯍꯣꯏ ꯑꯗꯨꯅꯦ ꯌꯥꯝ ꯄꯤꯛꯄꯗꯤ ꯄꯨꯔꯣꯏꯁꯦ ꯀꯥꯕ ꯉꯝꯒꯗꯕ ꯈꯔ ꯑꯆꯧꯕꯁꯤꯡꯁꯤ ꯍꯥꯏꯔꯒꯀꯣ ꯀꯅꯥ ꯀꯅꯥ ꯎꯝ ꯅꯠꯇꯦ ꯑꯩꯈꯣꯏꯅ ꯆꯠꯁꯦ ꯍꯥꯏꯔꯗꯤ ꯇꯥꯔꯤꯛꯇꯨ ꯇꯥꯔꯤꯛꯇꯨ ꯀꯩꯗꯧꯉꯩ ꯆꯠꯁꯤꯔꯥ ꯇ꯭ꯋꯦꯟꯇꯤ ꯇ꯭ꯋꯦꯟꯇꯤ ꯑꯩꯠ ꯐꯥꯎꯒꯤ ꯃꯅꯨꯡꯗ ꯑꯥ ꯇ꯭ꯋꯦꯟꯇꯤ ꯑꯩꯠ ꯐꯥꯎ ꯃꯅꯨꯡꯗ ꯃꯦ ꯁꯤꯒꯤ ꯃꯅꯨꯡꯗ ꯆꯠꯂꯁꯤꯅꯦ ꯗꯦꯠ ꯇ꯭ꯋꯦꯟꯇꯤ ꯑꯥ ꯀꯨꯟꯇꯔꯨꯛꯀꯨꯝꯕꯗ ꯆꯠꯂꯁꯤꯔꯥ ꯑꯗꯨꯗꯤ ꯑꯥ ꯀꯨꯟꯇꯔꯨꯛ ꯍꯣꯏ ꯀꯨꯟꯇꯔꯨꯛꯇ ꯆꯠꯄꯁꯤ ꯍꯣꯏꯅꯦ ꯑꯗꯨ ꯈꯔ ꯉꯟꯅ ꯈꯔ ꯉꯟꯅ ꯂꯥꯛꯑꯣꯅꯦ ꯅꯪꯁꯨ ꯃꯐꯝꯗꯤ ꯄꯨꯟꯗꯕꯅꯤꯅ ꯈꯨꯟ ꯑꯃꯃꯝꯅꯤꯅꯀꯣ ꯑꯥ ꯎꯝ ꯎꯈ꯭ꯔꯨꯜꯗ ꯑꯗꯨꯝ ꯊꯦꯡꯅꯁꯦ ꯎꯝ ꯆꯥꯕ ꯈꯔ ꯉꯟꯅ ꯀꯥꯕꯅꯗꯤ ꯋꯥꯗꯕꯅꯦ ꯑꯌꯨꯛꯇꯀꯣ ꯉꯟꯇꯥꯅ ꯅꯨꯡꯁꯥ ꯁꯥꯗ꯭ꯔꯤꯉꯩꯗ ꯀꯥꯔꯒ ꯑꯆꯥꯄꯣꯠ ꯈꯔ ꯄꯨꯔꯒ ꯃꯊꯛꯇ ꯑꯗꯨꯝ ꯆꯥꯔꯒ ꯀꯨꯝꯃꯛꯑꯒ ꯆꯥꯛ ꯆꯥꯕꯁꯨ ꯌꯥꯕꯅꯤ ꯌꯥꯕꯗꯤ ꯑꯗꯨꯗꯤ ꯆꯥꯛ ꯆꯥꯕꯗꯤ ꯌꯥꯝ ꯋꯥꯒꯅꯤ ꯆꯤꯡꯗꯨ ꯌꯥꯝ ꯋꯥꯡꯕꯅꯦ ꯍꯣꯏ ꯑꯥ ꯍꯣꯏ ꯍꯣꯏ ꯍꯣꯏ ꯍꯣꯏ ꯑꯗꯨꯀꯣ ꯁꯥꯠꯂꯦ ꯍꯥꯏꯌꯦ ꯌꯨꯝ ꯄꯥꯟꯈ꯭ꯔꯕ ꯑꯁꯣꯝꯗꯅ ꯃꯥꯒꯤ ꯃꯄꯥꯝ ꯂꯩꯍꯧꯔꯕ ꯈꯪꯔꯦꯗ ꯑꯥ ꯍꯣꯏ ꯍꯣꯏ ꯑꯗꯨꯒ ꯎꯈ꯭ꯔꯨꯜꯗ ꯊꯦꯡꯅꯔꯒꯀꯣ ꯈꯔ ꯉꯟꯅ ꯍꯣꯏ ꯎꯝ ꯑꯩꯈꯣꯏ ꯃꯤꯗꯨ ꯀꯌꯥ ꯁꯨꯒꯅꯤ ꯍꯥꯏꯕꯗꯨ ꯑꯩꯈꯣꯏ ꯃꯤꯗꯤ ꯑꯍꯨꯝꯈꯛꯇꯅꯦ ꯑꯥ ꯑꯗꯨꯗꯤ ꯑꯩꯈꯣꯏ ꯇꯔꯨꯛꯅꯤꯀꯣ ꯍꯣꯏ ꯑꯗꯨ ꯎꯝ ꯆꯥꯛ ꯆꯥꯔꯒ ꯀꯥꯕꯗꯤ ꯌꯥꯝ ꯋꯥꯕꯅꯤ ꯅꯨꯡꯁꯥꯁꯨ ꯁꯥꯕꯅꯤ ꯈꯔ ꯉꯟꯅ ꯀꯥꯔꯒꯀꯣ ꯍꯣꯏ ꯍꯣꯏ ꯍꯣꯏ ꯍꯣꯏ ꯑꯥ ꯆꯥꯕ ꯂꯣꯏꯔꯒ ꯂꯤꯂꯤ ꯌꯦꯡꯕ ꯆꯠꯂꯨꯁꯦꯕꯀꯣ ꯑꯃꯨꯛꯀ ꯁꯪꯕ꯭ꯔꯩꯗꯒꯤ ꯑꯋꯥꯡꯕ ꯀꯥꯗꯕꯅꯤꯅ ꯑꯥ ꯑꯋꯥꯡꯕ ꯀꯥꯗꯕꯅꯤꯅ ꯅꯨꯡꯉꯥꯏ ꯎꯝ ꯎꯝ ꯎꯝ ꯀꯁꯨꯡ ꯀꯥꯕꯗꯤ ꯁꯤ ꯑꯉꯥꯡꯁꯤꯡꯗꯤ ꯀꯥꯕ ꯁꯨꯡꯉꯝ ꯉꯝꯃꯔꯣꯏ ꯌꯥꯝ ꯋꯥꯡꯕꯅꯤ ꯌꯥꯝ ꯉꯝꯕꯅꯤ ꯌꯥꯝ ꯋꯥꯡꯕꯅꯤ ꯍꯥꯏꯕꯀꯣ ꯍꯣꯏ ꯑꯗꯨꯗꯤ ꯑꯩꯈꯣꯏ ꯑꯅꯤꯁꯤ ꯃꯤ ꯇꯔꯨꯛꯇꯤ ꯑꯦꯔꯦꯟꯖꯃꯦꯟ ꯇꯧꯔꯒ ꯗꯦꯠ ꯇ꯭ꯋꯦꯟꯇꯤ ꯁꯤꯛꯁꯇ ꯆꯠꯂꯁꯤꯀꯣ ꯑꯗꯨꯗꯤ ꯃꯥꯁꯨ ꯄꯨꯔꯛꯑꯣ ꯑꯗꯨꯗꯤ ꯃꯥꯁꯨ ꯄꯨꯔꯛꯑꯣ ꯆꯟꯒꯅꯤꯗ ꯅꯈꯣꯏꯁꯨ ꯉꯥꯏꯈꯣ ꯉꯥꯏꯈꯣ ꯅꯈꯣꯏꯁꯨ ꯅꯈꯣꯏꯁꯨ ꯅꯈꯣꯏꯔꯣꯝꯗꯒꯤ ꯂꯥꯛꯀꯗꯧꯅꯤ ꯑꯩꯁꯨ ꯑꯩꯒꯤ ꯈꯨꯟꯗꯒꯤ ꯂꯥꯛꯀꯗꯕꯅꯤꯅ ꯑꯗꯨ ꯑꯩꯒꯤ ꯑꯩꯒꯤ ꯑꯩꯒꯤ ꯒꯥꯔꯤ ꯄꯨꯔꯛꯅꯒꯗꯕꯅꯤ ꯍꯥꯏꯕ ꯅꯪꯒꯤꯗ ꯌꯥꯎꯍꯟꯈ꯭ꯔꯣ ꯑꯩꯒꯤꯗꯤ ꯑꯩꯈꯣꯏ ꯑꯍꯨꯝꯈꯛꯇꯅꯤ ꯑꯗꯨ ꯃꯤꯗꯤ ꯑꯇꯩꯗꯤ ꯄꯨꯔꯛꯑꯣꯏ ꯑꯉꯥꯡꯁꯨ ꯄꯨꯔꯛꯑꯣꯏ ꯑꯉꯥꯡꯁꯤꯡꯗꯤ ꯀꯥꯕ ꯉꯝꯃꯣꯏ ꯍꯣꯏ ꯊꯝꯒꯦ ꯊꯝꯒꯦ ꯑꯥ ꯑꯗꯨ ꯂꯤꯂꯤꯗꯤ ꯆꯍꯤ ꯑꯃꯒꯤ ꯃꯅꯨꯡꯗ ꯑꯃꯔꯛꯈꯛꯇ ꯁꯥꯠꯄꯅꯤꯅ ꯌꯦꯡꯕꯗꯤ ꯐꯩꯗꯅ ꯍꯣꯏ ꯍꯣꯏ ꯑꯗꯨꯗꯤ ꯁꯣꯏꯗ꯭ꯔꯦꯀꯣ ꯊꯝꯃꯁꯦꯀꯣ ꯑꯥ ꯑꯥꯥ ꯑꯥ ꯑꯥ